ꯑꯩꯅ ꯑꯅꯥ ꯂꯥꯏꯌꯦꯡ ꯊꯧꯔꯥꯡꯁꯤꯡꯗ ꯄꯥꯡꯊꯣꯛꯅꯤꯡꯕ ꯁꯖꯦꯁꯟ ꯈꯔꯁꯤꯡꯗꯨꯗꯤꯗꯨꯗꯤ ꯍꯣꯁꯄꯤꯇꯥꯟ ꯌꯥꯝꯅ ꯂꯩꯕ ꯗꯣꯛꯇꯔ ꯃꯁꯤꯡ ꯌꯥꯝꯈꯠꯄꯥ ꯇꯦꯁ ꯏꯁꯇ꯭ꯔꯨꯃꯦꯟ ꯐꯖꯅ ꯐꯪꯍꯟꯕ ꯀꯤꯌꯨ ꯁꯥꯡꯅ ꯂꯦꯞꯍꯟꯗꯕ ꯄ꯭ꯔꯥꯏꯕꯦꯠ ꯍꯣꯁꯄꯤꯇꯥꯜꯗ ꯁꯦꯜ ꯌꯥꯝꯅ ꯆꯪꯗꯕ ꯑꯅꯛꯄ ꯐꯥꯔꯃꯥꯁꯤꯗ ꯍꯤꯗꯥꯛ ꯃꯔꯥꯡ ꯀꯥꯏꯅ ꯐꯪꯕ ꯍꯥꯏꯔꯤꯕꯈꯩꯁꯦ ꯐꯍꯟꯅꯤꯡꯉꯦ ꯍꯥꯏꯗꯤ ꯃꯁꯤ ꯃꯌꯥꯝꯁꯤꯅ ꯂꯩꯇ꯭ꯔꯕꯅꯤꯅ ꯍꯥꯏꯗꯤ ꯑꯩꯈꯣꯏ ꯍꯧꯖꯤꯛ ꯂꯩꯔꯤꯕ ꯁꯤꯆꯨꯌꯦꯁꯟꯁꯤꯅꯗꯤ ꯍꯥꯏꯗꯤ ꯑꯦꯅꯤ ꯏꯃꯥꯔꯖꯦꯟꯁꯤ ꯑꯃꯁꯤ ꯄꯨꯈꯠꯂꯛꯄ ꯃꯇꯝꯗ ꯍꯥꯏꯔꯤꯕꯈꯩꯁꯦ ꯂꯩꯇ꯭ꯔꯕꯅꯤꯅ ꯃꯤꯁꯤ ꯃꯤꯅꯥ ꯀꯌꯥ ꯑꯃ ꯊꯣꯛꯍꯜꯂꯦ ꯑꯗꯨꯛꯀꯤ ꯃꯇꯤꯛ ꯑꯋꯥꯕ ꯄ꯭ꯔꯣꯕ꯭ꯂꯦꯝ ꯀꯌꯥ ꯑꯃ ꯃꯥꯏꯌꯣꯛꯅꯔꯦꯕ ꯍꯥꯏꯗꯤ ꯍꯤꯗꯥꯛ ꯍꯤꯗꯥꯛꯁꯤꯁꯨ ꯐꯖꯅ ꯍꯥꯏꯗꯤ ꯐꯖꯅ ꯐꯪꯗ꯭ꯔꯕꯅꯤꯅ ꯑꯩꯈꯣꯏꯅ ꯏꯃꯥꯔꯖꯦꯟꯁꯤꯒꯤ ꯁꯔꯖꯔꯤꯒꯤꯕꯨ ꯑꯣꯏꯒꯦꯔ ꯑꯃꯒꯤꯕꯨ ꯑꯣꯏꯒꯦꯔ ꯍꯤꯗꯥꯛꯁꯤ ꯐꯖꯅ ꯐꯪꯗ꯭ꯔꯕꯅꯤꯅ ꯍꯥꯏꯗꯤ ꯋꯥꯠꯂꯕꯅꯤꯅ ꯑꯩꯈꯣꯏꯅ ꯊꯕꯛ ꯑꯃ ꯑꯩꯈꯣꯏꯅ ꯁꯔꯖꯔꯤ ꯇꯧꯕꯒꯤꯔ ꯑꯃ ꯑꯣꯏꯒꯦꯔ ꯍꯤꯗꯥꯛꯁꯦ ꯐꯪꯗ꯭ꯔꯕꯅꯤꯅ ꯍꯤꯗꯥꯛꯁꯦ ꯋꯥꯠꯂꯕꯅꯤꯅ ꯍꯥꯏꯗꯤ ꯄ꯭ꯔꯣꯕ꯭ꯂꯦꯝ ꯀꯌꯥ ꯑꯃ ꯐꯦꯁ ꯇꯧꯔꯦꯕ ꯁꯤꯗ ꯑꯗꯨꯒ ꯄ꯭ꯔꯥꯏꯕꯦꯠ ꯍꯣꯁꯄꯤꯇꯥꯜꯗ ꯁꯦꯜ ꯌꯥꯝꯅ ꯆꯪꯍꯟꯅꯤꯡꯗ꯭ꯔꯤꯁꯤꯒꯤ ꯃꯔꯝꯁꯤꯅꯗꯤ ꯍꯥꯏꯗꯤ ꯂꯩꯇ꯭ꯔꯤꯁꯤ ꯍꯧꯖꯤꯛ ꯃꯅꯤꯄꯨꯔꯁꯤꯒꯤ ꯑꯣꯏꯅ ꯁꯤꯆꯨꯋꯦꯁꯟꯁꯤꯒꯤ ꯃꯔꯨꯑꯣꯏꯅꯗꯤ ꯍꯧꯖꯤꯛ ꯃꯅꯤꯄꯨꯔꯁꯦ ꯑꯗꯨꯛꯀꯤ ꯃꯇꯤꯛ ꯋꯥꯏ ꯋꯥꯔꯕꯅꯤꯅ ꯅꯣꯡꯃꯒꯤ ꯁꯨꯔꯒ ꯆꯥꯔꯒ ꯅꯣꯡꯃꯒꯤ ꯂꯨꯄꯥ ꯇꯔꯥ ꯇꯥꯟꯅꯕ ꯍꯣꯠꯅꯕ ꯀꯗꯥꯏꯗ ꯀꯔꯤ ꯂꯩ ꯍꯥꯏꯅ ꯊꯤꯔꯕꯅꯤꯅ ꯍꯥꯏꯗꯤ ꯂꯨꯄꯥ ꯇꯔꯥ ꯑꯃ ꯇꯥꯟꯕ ꯃꯇꯝꯗ ꯑꯗꯨꯛꯀꯤ ꯃꯇꯤꯛ ꯋꯥꯏ ꯑꯗꯨꯅ ꯍꯥꯏꯗꯤ ꯄ꯭ꯔꯥꯏꯕꯦꯠ ꯍꯣꯁꯄꯤꯇꯥꯜꯁꯤ ꯁꯦꯟꯗꯤ ꯃꯌꯥꯝ ꯑꯃ ꯂꯧꯔꯕꯅꯤꯅ ꯍꯥꯏꯗꯤ ꯑꯩꯈꯣꯏꯗꯤ ꯑꯗꯨꯛꯀꯤ ꯃꯇꯤꯛ ꯋꯥꯏꯑꯦꯕ ꯁꯦꯟꯁꯤꯅ ꯁꯦꯟꯁꯤꯗꯤ ꯍꯤꯔꯝ ꯈꯨꯗꯤꯡꯃꯛꯇ ꯑꯗꯨꯝ ꯑꯦꯅꯤ ꯊꯕꯛ ꯑꯃ ꯑꯣꯏꯒꯦꯔ ꯑꯃ ꯑꯣꯏꯒꯦꯔ ꯍꯥꯏꯗꯤ ꯁꯦꯟꯁꯤ ꯆꯪꯉꯕꯅꯤꯅ ꯍꯥꯏꯗꯤ ꯆꯪꯉꯤꯗꯅ ꯑꯗꯨꯅ ꯄ꯭ꯔꯥꯏꯕꯦꯠ ꯍꯣꯁꯄꯤꯇꯥꯜꯗ ꯁꯦꯟꯁꯦ ꯃꯌꯥꯝꯁꯦ ꯆꯪ ꯇꯥꯔꯗꯤ ꯑꯗꯨꯛꯀꯤ ꯃꯇꯤꯛ ꯑꯩꯈꯣꯏꯅ ꯌꯥꯝ ꯋꯥꯏꯑꯕ ꯑꯗꯨꯅ ꯍꯣꯁꯄꯤꯇꯥꯟꯗ ꯁꯦꯜꯁꯦ ꯆꯪꯍꯟꯗꯕ ꯄꯥꯝꯃꯦ ꯑꯗꯨꯒ ꯀꯤꯌꯨ ꯁꯥꯡꯅ ꯂꯦꯞꯄ ꯍꯥꯏꯔꯤꯁꯤꯅ ꯀꯤꯌꯨ ꯁꯥꯡꯅ ꯂꯦꯞꯄꯕꯅꯤꯅ ꯍꯥꯏꯗꯤ ꯍꯥꯏꯗꯤ ꯑꯦꯅꯤ ꯏꯃꯥꯔꯖꯦꯟꯁꯤ ꯑꯃꯒꯤ ꯂꯥꯛꯑꯕ ꯃꯇꯝꯗ ꯀꯤꯌꯨꯁꯦ ꯌꯥꯝ ꯁꯥꯡꯅ ꯂꯦꯞꯄꯅꯤ ꯌꯥꯝ ꯁꯥꯡꯅ ꯂꯦꯞꯄꯅ ꯏꯃꯥꯔꯖꯦꯟꯁꯤꯒꯤ ꯂꯥꯛꯄ ꯃꯇꯝꯗꯗꯤ ꯀꯤꯌꯨ ꯍꯥꯏꯗꯤ ꯀꯤꯌꯨꯗꯣ ꯁꯥꯡꯅ ꯂꯦꯞꯄꯕꯅꯤꯅ ꯍꯥꯏꯗꯤ ꯏꯃꯥꯔꯖꯦꯟꯁꯤꯒꯤ ꯂꯥꯛꯄ ꯃꯤꯗꯣ ꯍꯥꯏꯗꯤ ꯀꯩꯒꯨꯝꯕ ꯁꯤꯔꯅꯤ ꯅꯥꯔꯅꯤ ꯍꯥꯏꯇꯥꯔꯗꯤ ꯃꯥꯗꯨ ꯁꯤꯇꯥꯔꯦꯅꯦ ꯅꯠꯇ꯭ꯔꯅꯦ ꯍꯥꯏꯗꯤ ꯀꯤꯌꯨꯗꯣ ꯁꯥꯡꯅ ꯂꯦꯞꯄ ꯑꯗꯨꯅ ꯀꯤꯌꯨ ꯁꯥꯡꯅ ꯂꯦꯞꯄꯁꯤꯁꯨ ꯐꯠꯇꯦ ꯂꯦꯞꯐꯟꯅꯤꯡꯗꯦ ꯑꯗꯨꯒ ꯀꯩꯒꯨꯝꯕ ꯑꯩꯈꯣꯏꯅ ꯇꯦꯁ ꯏꯁꯇ꯭ꯔꯨꯃꯦꯟ ꯐꯖꯅ ꯐꯪꯕ ꯍꯥꯏꯁꯦ ꯑꯩꯈꯣꯏꯅ ꯀꯩꯒꯨꯝꯕ ꯏꯃꯥꯔꯖꯦꯟꯁꯤ ꯑꯃꯒꯤ ꯑꯣꯄ꯭ꯔꯦꯁꯅ ꯁꯔꯖꯔꯤ ꯑꯃ ꯇꯧꯒꯦꯔ ꯑꯃ ꯇꯧꯒꯦꯔ ꯑꯩꯈꯣꯏꯅ ꯇꯦꯁꯁꯦ ꯄꯥꯝꯃꯦ ꯍꯥꯏꯕꯇꯥꯗꯤ ꯇꯦꯁ ꯏꯟꯁꯇ꯭ꯔꯨꯃꯦꯟꯁꯦ ꯐꯖꯅ ꯁꯨꯅ ꯂꯩꯇ꯭ꯔꯕꯅꯤꯅ ꯔꯤꯖꯜꯁꯦ ꯐꯪꯗ꯭ꯔꯦꯕ ꯍꯥꯏꯗꯤ ꯃꯤꯁꯦ ꯍꯥꯏꯗꯤ ꯑꯗꯨꯛꯀꯤ ꯃꯇꯤꯛ ꯀꯨꯏꯅ ꯄꯨꯡ ꯍꯥꯏꯗꯤ ꯄꯨꯡ ꯇꯔꯥꯗ ꯑꯣꯄ꯭ꯔꯦꯁꯟ ꯇꯧꯗꯣꯔꯦ ꯍꯥꯏꯇꯥꯔꯗꯤ ꯍꯥꯏꯗꯤ ꯔꯤꯖꯜꯁꯦ ꯐꯪ ꯉꯥꯏꯔꯕ ꯑꯗꯨꯗꯤ ꯑꯩꯈꯣꯏꯗꯤ ꯄꯨꯡ ꯇꯔꯥꯗꯒꯤ ꯑꯣꯄ꯭ꯔꯦꯁꯟ ꯇꯧꯔꯒ ꯇꯧꯒꯗ ꯄꯣꯠꯁꯤꯅ ꯄꯨꯡ ꯑꯅꯤ ꯑꯍꯨꯝꯁꯦ ꯔꯤꯖꯜꯁꯦ ꯐꯪꯇꯔꯗꯤ ꯗꯤꯇꯦꯜ ꯏꯟꯁꯇ꯭ꯔꯨꯃꯦꯟꯁꯦ ꯍꯥꯏꯗꯤ ꯃꯔꯥꯡ ꯀꯥꯏꯅ ꯂꯩꯇꯕꯩ ꯅꯠꯇ꯭ꯔ ꯁꯤ ꯐꯪꯏꯁꯦ ꯑꯗꯨꯅ ꯍꯥꯏꯗꯤ ꯏꯟꯁꯇ꯭ꯔꯨꯃꯦꯟꯁꯦ ꯐꯪꯗ꯭ꯔꯕꯅꯤꯅ ꯍꯥꯏꯗꯤ ꯔꯤꯖꯜꯁꯦ ꯇꯞꯄꯦꯕ ꯇꯞꯄꯕꯅꯤꯅ ꯍꯥꯏꯗꯤ ꯍꯥꯏꯗꯤ ꯑꯦꯅꯤ ꯍꯧꯖꯤꯛ ꯍꯥꯏꯕꯗꯤ ꯑꯩꯅꯁꯨ ꯍꯥꯏꯖꯈ꯭ꯔꯤꯕ ꯑꯣꯄ꯭ꯔꯦꯁꯟ ꯇꯧꯕꯒꯤ ꯃꯇꯥꯡꯗ ꯍꯥꯏꯗꯤ ꯔꯤꯖꯜꯁꯦ ꯐꯪꯗ꯭ꯔꯕꯅꯤꯅ ꯑꯣꯄ꯭ꯔꯦꯁꯟꯁꯦ ꯌꯩꯊꯔꯅꯤ ꯑꯗꯣ ꯍꯥꯏꯗꯤ ꯇꯧꯒꯤꯗꯣꯏꯕ ꯃꯤꯗꯣ ꯍꯥꯏꯗꯤ ꯑꯗꯨꯛꯀꯤ ꯃꯇꯤꯛ ꯄ꯭ꯔꯣꯕ꯭ꯂꯦꯁꯦ ꯃꯥꯅ ꯐꯦꯁ ꯑꯣꯏꯅ ꯍꯥꯏꯗꯤ ꯑꯗꯨꯛꯀꯤ ꯃꯇꯤꯛ ꯌꯥꯝ ꯋꯥꯅ ꯐꯪꯉꯦꯕ ꯍꯥꯏꯗꯤ ꯃꯥꯅ ꯄ꯭ꯔꯣꯕ꯭ꯂꯦꯝꯗꯣ ꯐꯦꯁ ꯇꯧꯔꯦꯀꯣ ꯍꯥꯏꯗꯤ ꯗꯣꯛꯇꯔ ꯃꯁꯤꯡ ꯋꯥꯠꯍꯟꯗꯅꯕ ꯍꯥꯏꯁꯤꯅ ꯗꯣꯛꯇꯔ ꯃꯁꯤꯡ ꯋꯥꯠꯇꯥꯔꯗꯤ ꯍꯥꯏꯗꯤ ꯍꯥꯏꯗꯤ ꯑꯦꯅꯤ ꯏꯃꯥꯔꯖꯦꯟꯁꯤꯒꯤ ꯌꯥꯝꯅ ꯑꯃ ꯍꯦꯛꯇ ꯑꯣꯏꯔꯣ ꯑꯃ ꯑꯣꯏꯔꯣ ꯄꯨꯈꯠꯂꯛꯄ ꯃꯇꯝꯗ ꯗꯣꯛꯇꯔ ꯃꯁꯤꯡꯗꯨ ꯌꯥꯝꯗ꯭ꯔꯕꯅꯤꯅ ꯍꯥꯏꯗꯤ ꯉꯥꯏꯅꯔ ꯂꯩꯕ ꯈꯣꯠꯄ ꯍꯥꯏꯗꯤ ꯗꯣꯛꯇꯔ ꯃꯁꯤꯡꯗꯣ ꯋꯥꯠꯂꯕꯅꯤꯅ ꯑꯗꯨꯛꯀꯤ ꯃꯇꯤꯛ ꯋꯥꯏꯑꯦꯕ ꯍꯥꯏꯗꯤ ꯗꯣꯛꯇꯔ ꯃꯁꯤꯡ ꯋꯥꯠꯄꯁꯦ ꯐꯠꯇꯦ ꯗꯣꯛꯇꯔ ꯃꯁꯤꯡꯁꯨ ꯋꯥꯠꯍꯟꯅꯤꯡꯗꯦ ꯗꯣꯛꯇꯔ ꯍꯥꯏꯗꯤ ꯑꯦ ꯍꯥꯏꯗꯤ ꯑꯅꯥꯕ ꯑꯃ ꯄꯨꯈꯠꯂꯛꯄ ꯑꯣꯏꯔꯣ ꯗꯣꯛꯇꯔ ꯃꯁꯤꯡ ꯋꯥꯠꯇ꯭ꯔꯕꯅꯤꯅ ꯍꯥꯏꯗꯤ ꯑꯃ ꯌꯦꯡꯕ ꯃꯇꯝꯗ ꯑꯃꯁꯨ ꯐꯖꯅ ꯌꯦꯡꯉꯅꯤ ꯍꯥꯏꯗꯤ ꯗꯣꯛꯇꯔ ꯃꯁꯤꯡ ꯗꯣꯛꯇꯔ ꯃꯁꯤꯡꯁꯦ ꯋꯥꯠꯇ꯭ꯔꯕꯅꯤꯅ ꯃꯣꯏꯅꯁꯨ ꯐꯖꯅ ꯑꯗꯨꯝ ꯂꯥꯛꯏꯕ ꯑꯅꯥꯕꯗꯨ ꯐꯖꯅ ꯃꯣꯏꯅ ꯌꯦꯡꯕꯤꯔꯒ ꯀꯤꯌꯣꯔ ꯑꯣꯏꯕꯤꯔꯅꯤ ꯍꯥꯏꯗꯤ ꯍꯥꯏꯗꯤ ꯅꯥꯔꯤꯕ ꯃꯤꯗꯣ ꯐꯖꯅ ꯌꯦꯡꯕꯤꯗꯅ ꯍꯥꯏꯗꯤ ꯗꯣꯛꯇꯔ ꯃꯁꯤꯡ ꯋꯥꯠꯇ꯭ꯔꯗꯤ ꯗꯣꯛꯇꯔ ꯃꯁꯤꯡ ꯋꯥꯠꯂ ꯇꯥꯔꯗꯤ ꯑꯗꯨꯛꯀꯤ ꯃꯇꯤꯛ ꯋꯥꯏꯑꯦꯕ ꯍꯥꯏꯗꯤ ꯍꯥꯏꯗꯤ ꯅꯥꯔꯛꯏꯕ ꯃꯤꯗꯨꯁꯨ ꯌꯦꯡꯁꯨ ꯌꯦꯡꯕꯤꯔꯔꯣꯏ ꯗꯣꯛꯇꯔꯗꯣ ꯉꯥꯏꯔꯒ ꯂꯩꯔꯅꯤ ꯑꯃꯨꯛ ꯇꯧꯔ ꯂꯩꯔꯅꯤ ꯑꯗꯨꯅ ꯍꯥꯏꯗꯤ ꯑꯗꯨꯛꯀꯤ ꯃꯇꯤꯛ ꯌꯥꯝ ꯋꯥꯔꯅꯦꯕ ꯗꯣꯛꯇꯔ ꯃꯁꯤꯡ ꯋꯥꯠꯄꯁꯤꯅ ꯑꯗꯨꯒ ꯍꯣꯁꯄꯤꯇꯥꯜ ꯌꯥꯝꯅ ꯂꯩꯔꯤꯕ ꯍꯥꯏꯁꯤ ꯃꯔꯝꯗꯤ ꯍꯣꯁꯄꯤꯇꯥꯜ ꯌꯥꯝ ꯂꯩꯔꯗꯤ ꯑꯗꯨꯅ ꯑꯦꯅꯤ ꯄ꯭ꯔꯣꯕ꯭ꯂꯦꯝ ꯑꯩꯈꯣꯏꯅ ꯍꯣꯁꯄꯤꯇꯥꯟ ꯑꯃꯗ ꯑꯦꯃꯤꯠ ꯇꯧꯕ ꯃꯇꯝꯗ ꯍꯣꯁꯄꯤꯇꯥꯜ ꯑꯃꯇꯪ ꯍꯥꯏꯕꯁꯦ ꯍꯣꯁꯄꯤꯇꯥꯟ ꯑꯃꯇꯪꯗꯗꯤ ꯃꯤꯁꯨ ꯃꯌꯥꯝ ꯑꯃꯇꯪꯗ ꯃꯌꯥꯝꯁꯦ ꯌꯦꯡꯉꯛꯇꯣꯏꯅꯦꯕ ꯃꯌꯥꯝꯁꯦ ꯌꯦꯡꯉꯛꯄ ꯃꯇꯝꯗꯗꯤ ꯍꯥꯏꯗꯤ ꯍꯣꯁꯄꯤꯇꯥꯜ ꯑꯗꯨꯗꯨꯒꯤ ꯃꯅꯨꯡꯗꯗꯤ ꯍꯥꯏꯗꯤ ꯌꯦꯡ ꯃꯇꯝꯗ ꯌꯥꯝ ꯋꯥꯅꯦꯕ ꯍꯥꯏꯗꯤ ꯍꯣꯁꯄꯤꯇꯥꯜꯗꯣ ꯍꯥꯏꯗꯤ ꯌꯥꯝꯗ꯭ꯔꯕꯅꯤꯅꯀꯣ ꯌꯥꯝꯗ꯭ꯔꯕꯅꯤꯅ ꯍꯥꯏꯗꯤ ꯀꯤꯌꯨ ꯂꯦꯞꯂꯁꯨ ꯃꯊꯧ ꯇꯥꯅꯔꯛꯑꯅꯤ ꯗꯣꯛꯇꯔ ꯃꯁꯤꯡꯗꯨꯁꯨ ꯋꯥꯠꯂꯅꯤ ꯇꯦꯁ ꯏꯟꯁꯇ꯭ꯔꯨꯃꯦꯟꯁꯨ ꯐꯖꯅ ꯐꯪꯉꯔꯣꯏ ꯀꯤꯌꯨꯅ ꯁꯥꯡꯅ ꯂꯦꯞꯄꯅꯤ ꯄ꯭ꯔꯥꯏꯕꯦꯠ ꯍꯣꯁꯄꯤꯇꯥꯜꯗ ꯁꯦꯜꯗꯨꯁꯨ ꯃꯌꯥꯝ ꯆꯪꯉꯕꯅꯤꯅ ꯍꯥꯏꯗꯤ ꯁꯤꯗ ꯍꯣꯁꯄꯤꯇꯥꯜꯗꯁꯨ ꯑꯃꯨꯛ ꯆꯪꯗꯣꯏꯅꯦꯕ ꯍꯥꯏꯗꯤ ꯑꯗꯨꯅ ꯍꯥꯏꯗꯤ ꯐꯥꯔꯃꯥꯁꯤꯗ ꯍꯤꯗꯥꯛꯁꯨ ꯐꯖꯅ ꯐꯪꯉꯔꯣꯏ ꯑꯗꯨꯅ ꯗꯣꯛꯇꯔ ꯃꯁꯤꯡꯁꯦ ꯐꯖꯅ ꯂꯩꯇꯥꯔꯒꯗꯤ ꯗꯣꯛꯇꯔꯁꯤꯅ ꯐꯖꯅꯁꯨ ꯌꯦꯡꯕꯤꯔꯅꯤ ꯑꯅꯥ ꯂꯥꯏꯌꯦꯡꯁꯪꯁꯤꯁꯨ ꯊꯝꯂꯤꯕ ꯑꯅꯥꯕ ꯀꯩꯀꯩꯗꯨꯁꯨ ꯐꯖꯅ ꯃꯣꯏꯅ ꯗꯣꯛꯇꯔꯒꯩꯁꯤꯅ ꯌꯦꯡꯕꯤꯔꯕꯅꯤꯅ ꯍꯥꯏꯗꯤ ꯍꯥꯏꯗꯤ ꯑꯅꯥꯕꯈꯩꯁꯤꯁꯨ ꯐꯔꯅꯤ ꯑꯗꯨꯅ ꯍꯣꯁꯄꯤꯇꯥꯟ ꯃꯁꯤꯡ ꯋꯥꯠꯇꯅ ꯂꯩꯕꯥ ꯗꯣꯛꯇꯔ ꯃꯁꯤꯡ ꯍꯦꯟꯒꯠꯄ ꯇꯦꯁ ꯏꯟꯁꯇ꯭ꯔꯨꯃꯦꯟꯗ ꯂꯩꯔꯤꯕ ꯏꯟꯁꯇ꯭ꯔꯨꯃꯦꯟꯈꯩꯁꯨ ꯐꯖꯅ ꯊꯝꯕꯤꯕ ꯀꯤꯌꯨꯁꯨ ꯁꯥꯡꯅ ꯂꯦꯞꯄꯤꯗꯕ ꯄ꯭ꯔꯥꯏꯕꯦꯠ ꯍꯣꯁꯄꯤꯇꯥꯜꯗ ꯂꯩꯔꯤꯕ ꯀꯩꯅꯣ ꯁꯦꯜ ꯊꯨꯝ ꯆꯪꯂꯤ ꯃꯌꯥꯝꯁꯦ ꯁꯦꯜ ꯊꯨꯝ ꯆꯪꯍꯟꯗꯅꯕ ꯑꯗꯨꯗꯤ ꯑꯅꯛꯄꯗ ꯂꯩꯔꯤꯕ ꯐ꯭ꯔꯥꯃꯥꯁꯤ ꯍꯤꯗꯥꯛꯈꯩꯁꯦ ꯍꯥꯏꯗꯤ ꯐꯖꯅ ꯃꯔꯥꯡ ꯀꯥꯏꯅ ꯐꯪꯂꯒ ꯄ꯭ꯔꯖꯥꯈꯩꯗ ꯍꯥꯏꯗꯤ ꯑꯗꯨ ꯃꯌꯥꯝꯗꯨ ꯂꯩꯔꯗꯤ ꯍꯥꯏꯗꯤ ꯍꯥꯏꯗꯤ ꯍꯥꯏꯗꯤ ꯑꯩꯅ ꯍꯥꯏꯗꯤ ꯑꯩꯅ ꯄꯥꯝꯃꯤꯕ ꯑꯅꯥ ꯂꯥꯏꯌꯦꯡꯁꯪꯗ ꯄꯥꯝꯃꯤꯕ ꯄꯣꯠꯈꯩꯁꯦ ꯁꯤ ꯂꯣꯏꯅ ꯄꯥꯝꯃꯦ ꯍꯥꯏꯗꯤ ꯁꯤ ꯄꯥꯝꯃꯕꯅꯤꯅ ꯑꯩ ꯈꯛꯇꯒꯤ ꯋꯥꯁꯨ ꯅꯠꯇꯦ ꯂꯩꯔꯤꯕ ꯃꯌꯥꯝꯁꯤꯅꯁꯨ ꯂꯣꯏꯅ ꯄꯥꯝꯃꯦꯕ ꯍꯥꯏꯗꯤ ꯑꯅꯥ ꯂꯥꯏꯌꯦꯡꯁꯪꯗ ꯂꯩꯔꯤꯕ ꯄꯣꯠ ꯆꯩ ꯃꯌꯥꯝꯁꯦ ꯍꯥꯏꯗꯤ ꯁꯤꯗꯤ ꯋꯥꯠꯂꯕꯅꯤꯅ ꯑꯃꯁꯨꯡ ꯃꯅꯤꯄꯨꯔꯗ ꯂꯩꯔꯤꯕ ꯁꯤꯆꯨꯋꯦꯁꯟ ꯑꯣꯏꯅ ꯉꯥꯏꯍꯥꯛ ꯂꯩꯔꯒ ꯗꯣꯛꯇꯔ ꯃꯁꯤꯡ ꯋꯥꯠꯄꯒꯤ ꯁꯤꯔꯅꯤ ꯉꯥꯏꯍꯥꯛ ꯂꯩꯔꯒ ꯇꯦꯁ ꯏꯟꯁꯇ꯭ꯔꯨꯃꯦꯟ ꯐꯖꯅ ꯂꯩꯇꯕꯒꯤ ꯁꯤꯔꯤꯅꯤ ꯉꯥꯏꯍꯥꯛ ꯂꯩꯔꯒ ꯍꯥꯏꯗꯤ ꯐꯥꯔꯃꯥꯁꯤꯗ ꯍꯤꯗꯥꯛ ꯐꯖꯅ ꯐꯪꯗꯕꯩ ꯈꯣꯠꯇꯕꯩ ꯁꯤꯔꯤꯅꯤ ꯍꯥꯏꯗꯤ ꯂꯥꯛꯏꯕ ꯃꯌꯥꯝꯁꯦ ꯁꯨꯃꯥꯏꯅ ꯂꯩ ꯍꯣꯁꯄꯤꯇꯥꯜꯗ ꯂꯩꯔꯤꯕ ꯃꯄꯣꯠ ꯃꯆꯩꯈꯩꯁꯦ ꯂꯣꯏꯅ ꯁꯨꯅ ꯍꯤꯗꯥꯛ ꯂꯥꯡꯊꯛꯁꯦ ꯁꯨꯅ ꯂꯩꯕꯤꯇꯥꯔꯗꯤ ꯁꯤꯒꯨꯝꯕ ꯄ꯭ꯔꯣꯕ꯭ꯂꯦꯝ ꯃꯌꯥꯝꯁꯦ ꯑꯃꯇ ꯊꯣꯛꯑꯔꯣꯏ ꯑꯗꯩ ꯐꯦꯁꯁꯨ ꯑꯝꯇ ꯑꯣꯏꯔꯔꯣꯏ ꯑꯗꯨꯅ ꯁꯤꯒꯩꯁꯦ ꯌꯥꯝꯅ ꯃꯔꯨ ꯑꯣꯏ